ꯍꯜꯂꯣ ꯍꯜꯂꯣ ꯑꯥ ꯀꯅꯥ ꯑ ꯃꯥꯟꯅꯦ ꯍꯥꯏꯕꯤꯌꯨ ꯎꯝ ꯀꯣꯜ ꯂꯤꯛꯁꯦ ꯌꯨꯝꯒꯤ ꯑꯣꯏꯔꯁꯨ ꯌꯨꯝꯒꯤ ꯑꯣꯏꯗꯣꯏꯔ ꯅꯠꯇ꯭ꯔꯒ ꯃꯔꯨꯞꯀꯨꯝꯕꯒꯤ ꯑꯣꯏꯗꯣꯏꯔꯥ ꯑꯣ ꯐꯪꯒꯅꯤ ꯐꯪꯒꯅꯤ ꯂꯣꯏꯅ ꯐꯪꯒꯅꯤ ꯀꯩꯅꯣ ꯁꯤꯜꯚꯔꯗꯔꯣ ꯅꯠꯇ꯭ꯔꯒ ꯏꯁꯇꯤꯜꯗꯔꯣ ꯀꯔꯝꯕꯅꯣ ꯎꯝ ꯍꯣꯏ ꯂꯩꯅꯤ ꯂꯩꯅꯤ ꯎꯝ ꯍꯣꯝ ꯗꯤꯂꯤꯚꯔꯤꯁꯦ ꯍꯥꯏꯕꯗꯤ ꯄꯣꯠꯁꯤ ꯃꯆꯥ ꯃꯁꯨꯒꯨꯝꯕ ꯅꯠꯇꯕꯅꯤꯅ ꯑꯗꯨꯝ ꯇꯧꯕꯕꯨꯗꯤ ꯇꯧꯋꯦ ꯑꯗꯣ ꯌꯥꯝ ꯂꯝ ꯂꯥꯞꯅꯗꯤ ꯇꯧꯗꯦ ꯈꯔ ꯑꯅꯛꯄ ꯖꯒꯥ ꯈꯔ ꯈꯔꯗꯪ ꯇꯧꯋꯦ ꯑꯇꯣꯞꯄꯗꯤ ꯇꯧꯗꯦꯕ ꯎꯝ ꯑꯣꯐꯔꯁꯦ ꯍꯧꯖꯤꯛ ꯐꯥꯎꯕꯒꯤ ꯑꯣꯏꯅꯗꯤ ꯍꯣꯏ ꯑꯣꯐꯔꯁꯦ ꯑꯗꯨꯝ ꯂꯩꯅꯤ ꯑꯣꯐꯔ ꯗꯤꯁꯀꯥꯎꯟ ꯑꯗꯨꯝ ꯂꯩꯅꯤ ꯃꯃꯟ ꯍꯥꯏꯕꯗꯤ ꯀꯣꯜ ꯂꯤꯛ ꯍꯥꯏꯕꯗꯤ ꯑꯃꯅꯤ ꯁꯨꯝ ꯑꯃꯅꯤꯗꯪ ꯂꯧꯕꯗꯗꯤ ꯑꯣꯐꯔꯁꯦ ꯗꯤꯁꯀꯥꯎꯟꯁꯦ ꯂꯩꯇꯕ ꯑꯗꯨꯗꯨꯒ ꯅꯠꯇꯕꯤꯗ ꯄꯨꯂꯞ ꯄꯨꯂꯞꯀꯨꯝꯕ ꯂꯧꯕ ꯑꯗꯒꯤ ꯈꯔ ꯌꯥꯝꯒꯨꯝꯕ ꯂꯧꯕꯗ ꯑꯗꯨꯝ ꯗꯤꯁꯀꯥꯎꯟꯁꯦ ꯑꯗꯨꯝ ꯂꯩꯕ ꯑꯗꯨꯗꯗꯤ ꯒ꯭ꯔꯥꯏꯟꯗꯔ ꯍꯥꯏꯔꯣ ꯑꯣ ꯒ꯭ꯔꯥꯏꯟꯗꯔꯁꯦ ꯂꯨꯄꯥ ꯂꯤꯁꯤꯡ ꯑꯃ ꯍꯦꯟꯕ ꯂꯩ ꯑꯅꯤ ꯍꯦꯟꯕꯁꯨ ꯂꯩ ꯑꯍꯨꯝ ꯍꯦꯟꯕꯁꯨ ꯂꯩ ꯑꯗꯨꯝ ꯁꯨꯝ ꯀ꯭ꯋꯥꯂꯤꯇꯤꯗꯨꯒꯤ ꯃꯈꯥ ꯄꯣꯜꯂꯦ ꯎꯝ ꯋꯥꯔꯦꯟꯇꯤ ꯄꯤꯗꯣꯏꯅꯤ ꯋꯔꯦꯟꯇꯤ ꯑ ꯋꯔꯦꯟꯇꯤ ꯑꯗꯨꯝ ꯂꯩꯒꯅꯤ ꯋꯔꯦꯟꯇꯤ ꯆꯍꯤ ꯑꯃ ꯆꯍꯤ ꯑꯃꯒꯨꯝꯕ ꯋꯔꯦꯟꯇꯤ ꯑꯗꯨꯝ ꯄꯤꯖꯩ ꯂꯣꯏꯅꯃꯛꯇ ꯆꯍꯤ ꯑꯃ ꯄꯤꯕ ꯋꯔꯦꯟꯇꯤꯁꯦ ꯄ꯭ꯔꯥꯏꯁꯁꯤꯗꯤ ꯑꯗꯨꯝ ꯍꯥꯏꯕꯗꯤ ꯋꯔꯦꯟꯇꯤꯁꯦ ꯆꯍꯤ ꯑꯃ ꯂꯩꯔꯛꯑꯕꯅꯤꯅ ꯄꯣꯠꯁꯦ ꯑꯗꯨꯝ ꯈꯔꯗꯤ ꯑꯐꯕꯗ ꯑꯣꯏꯔꯅꯤ ꯂꯤꯁꯤꯡ ꯀꯩꯅꯣ ꯄꯤꯕ ꯑꯍꯨꯝ ꯄꯤꯕ ꯑꯍꯨꯝ ꯈꯔ ꯍꯦꯟꯕ ꯑꯍꯨꯝ ꯃꯔꯤ ꯄꯤꯕꯁꯤꯗ ꯂꯥꯛꯑꯅꯤ ꯑꯥ ꯎꯝ ꯐ꯭ꯂꯥꯛꯁꯀꯨꯝꯕ ꯑꯗꯒꯤ ꯈꯥꯡꯒꯨꯝꯕꯁꯤꯁꯨ ꯈꯥꯡꯁꯦ ꯑꯃ ꯌꯣꯠꯀꯤ ꯈꯥꯡ ꯑꯗꯒꯤ ꯁꯤꯜꯚꯔꯒꯤ ꯈꯥꯡ ꯍꯥꯏꯅ ꯂꯩꯗꯅ ꯑꯗꯨ ꯃꯃꯟꯗꯨ ꯈꯦꯠꯅꯩꯌꯦꯕ ꯌꯣꯠꯀꯤꯗꯨꯅ ꯈꯤꯇꯪ ꯍꯣꯡꯉꯒꯁꯨ ꯁꯤꯜꯚꯔꯒꯤꯗꯨꯅ ꯈꯤꯇꯪ ꯇꯥꯡꯉꯒꯁꯨ ꯐ꯭ꯂꯥꯛꯁꯀꯨꯝꯕꯁꯤꯁꯨ ꯁꯨꯝ ꯃꯈꯜ ꯃꯈꯜ ꯂꯩꯌꯦꯕ ꯐ꯭ꯂꯥꯛꯁꯁꯤꯁꯨ ꯑꯇꯥꯡꯕ ꯑꯍꯣꯡꯕ ꯑꯗꯨꯝ ꯂꯩꯌꯦ ꯂꯣꯏꯅ ꯑꯗꯨꯝ ꯐꯪꯒꯅꯤ ꯂꯝꯕꯤ ꯃꯄꯥꯟ ꯑꯣꯏꯗꯣꯏꯅꯤ ꯂꯝꯕꯤ ꯃꯄꯥꯟ ꯀꯥꯡꯄꯣꯛꯄꯤꯗ ꯂꯩꯕꯅꯤ ꯀꯥꯡꯞꯣꯛꯄꯤꯒꯤ ꯋꯥꯠ ꯅꯝꯕꯔ ꯁꯤꯛꯁꯇ ꯑꯗꯨꯝ ꯂꯥꯛꯑꯒ ꯂꯝꯕꯤ ꯃꯄꯥꯟꯗ ꯑꯗꯨꯝ ꯊꯥꯕꯅꯤ ꯌꯨꯇꯦꯟꯁꯤꯜ ꯁꯣꯞ ꯍꯥꯏꯅ ꯊꯥꯔꯒ ꯑꯗꯨꯝ ꯂꯩꯕꯅꯤ ꯎꯝ ꯑꯣ ꯑꯩꯈꯣꯏ ꯗꯤꯂꯤꯚꯔꯤꯁꯦ ꯀꯩꯅꯣ ꯇꯧꯕ ꯑꯩꯈꯣꯏ ꯀꯥꯡꯞꯣꯛꯄꯤꯅ ꯀꯣꯟꯕ ꯖꯒꯥ ꯃꯈꯩꯗꯈꯛꯇꯪ ꯑꯣꯏꯅ ꯇꯧꯖꯩꯌꯦꯕ ꯗꯤꯂꯤꯚꯔꯤꯁꯦ ꯁꯣꯝꯕꯨ ꯀꯔꯤ ꯂꯝꯗꯒꯤ ꯑꯣꯏꯕꯤꯗꯣꯏꯅꯣ ꯑꯁ ꯑꯗꯨꯗꯤ ꯇꯧꯖꯗ꯭ꯔꯦꯍꯦ ꯎꯄꯥꯏ ꯂꯩꯗꯧꯕ ꯃꯥꯟꯗꯦꯕꯣ ꯕꯤꯁꯦꯝꯞꯨꯔ ꯗꯤꯁꯇ꯭ꯔꯤꯛꯀꯤ ꯑꯣꯏꯅꯗꯤ ꯎꯝ ꯑꯗꯨꯗꯣ ꯍꯣꯏ ꯀꯥꯡꯄꯣꯛꯄꯤ ꯀꯥꯡꯄꯣꯛꯄꯤꯒꯤ ꯍꯥꯏꯕꯗꯤ ꯀꯥꯡꯄꯣꯛꯄꯤ ꯑꯩꯈꯣꯏꯅ ꯂꯩꯔꯤꯕ ꯖꯒꯥꯁꯤꯗ ꯗꯥꯏꯔꯦꯛ ꯅꯠꯇ꯭ꯔꯒꯁꯨ ꯀꯥꯡꯄꯣꯛꯄꯤ ꯌꯧꯕꯤꯔꯒ ꯑꯗꯨꯝ ꯑꯩꯈꯣꯏꯅ ꯍꯥꯏꯐꯦꯠꯇꯪ ꯀꯥꯡꯄꯣꯛꯄꯤ ꯗꯤꯂꯤꯚꯔꯤ ꯇꯧꯕ ꯖꯒꯥꯗꯣ ꯑꯗꯨ ꯌꯧꯕꯗꯨ ꯐꯥꯎꯕꯇ ꯑꯗꯨꯝ ꯃꯐꯝꯗꯨꯗ ꯊꯦꯡꯅꯔꯒ ꯑꯗꯨꯒꯤ ꯗꯤꯂꯤꯚꯔꯤ ꯇꯧꯕꯒꯤ ꯖꯒꯥꯗꯣ ꯑꯗꯨꯒꯤ ꯂꯦꯟꯃꯥꯛꯇꯣ ꯑꯗꯨ ꯖꯒꯥꯗꯣ ꯍꯥꯞꯄꯤꯔꯦꯗꯅ ꯑꯗꯨꯒ ꯗꯤꯂꯤꯚꯔꯤ ꯇꯧꯔꯛꯄ ꯌꯥꯅꯤ ꯑꯗꯨꯒꯤꯗꯤ ꯎꯝ ꯍꯣꯏ ꯌꯥꯏꯌꯦ ꯑꯗꯨꯁꯨ ꯑꯗꯨꯝ ꯍꯥꯏꯕꯗꯤ ꯗꯤꯂꯤꯚꯔꯤ ꯇꯧꯕꯁꯦ ꯐꯣꯟꯗꯒꯤꯗꯤ ꯗꯤꯂꯤꯚꯔꯤ ꯀꯛꯄꯁꯦ ꯂꯝ ꯑꯃꯗꯤ ꯂꯦꯟꯃꯥꯛ ꯑꯃꯗꯤ ꯍꯥꯞꯀꯗꯣꯏꯅꯤꯗꯅ ꯑꯗꯨꯒꯤ ꯂꯦꯟꯃꯥꯛ ꯑꯃ ꯂꯦꯟꯃꯥꯛ ꯍꯥꯞꯄꯗꯣ ꯖꯒꯥꯗꯣ ꯑꯃꯨꯛ ꯍꯥꯏꯅꯔꯒ ꯑꯗꯨꯝ ꯌꯥꯅꯤ ꯌꯥꯅꯤ ꯇꯧꯕ ꯌꯥꯅꯤ

ꯎꯝ ꯎꯝ ꯅꯨꯡꯉꯥꯏꯇꯦ ꯅꯦꯠꯋꯥꯛꯄꯨꯗꯤ ꯑꯗꯨꯝ ꯍꯣꯏ ꯍꯣꯏ ꯑꯗꯨꯗꯤ ꯂꯧꯒꯗꯕ ꯄꯣꯠꯇꯣ ꯑꯗꯨ ꯐꯖꯅ ꯍꯥꯏꯕꯤꯔꯛꯑꯣ ꯑꯗꯨꯗꯨꯒ ꯑꯗꯨꯝ ꯈꯨꯠꯁꯤꯟꯅꯔꯁꯤ ꯍꯣꯏ ꯍꯣꯏ ꯌꯥꯏ ꯍꯣꯏ ꯍꯣꯏ ꯍꯣꯏ ꯍꯣꯏ